ꯍꯜꯂꯣ ꯀꯅꯥ ꯑꯣꯏꯕꯤꯔꯒꯦ ꯁꯤꯕꯣ ꯑꯣ ꯑꯣ ꯀꯔꯤ ꯑꯣ ꯃꯅꯤꯄꯨꯔꯒꯤ ꯌꯦꯟꯁꯥꯡ ꯌꯥꯝꯅ ꯂꯩꯈ꯭ꯔꯦ ꯑꯩꯈꯣꯏ ꯁꯤꯗ ꯍꯋꯥꯏ ꯃꯨꯕꯤ ꯍꯋꯥꯏ ꯊ꯭ꯔꯥꯛ ꯀꯣꯕꯤ ꯂꯩ ꯀꯣꯕꯤ ꯐꯨꯜ ꯑꯥꯂꯨ ꯑꯁꯤꯅꯆꯤꯡꯕ ꯃꯌꯥꯝ ꯑꯃ ꯂꯩꯈ꯭ꯔꯦ ꯑꯗꯨ ꯏꯆꯦꯅ ꯀꯔꯤ ꯀꯔꯤ ꯆꯥꯅꯤꯡꯕ ꯑꯥ ꯎꯝ ꯍꯣꯏ ꯑꯩꯈꯣꯏ ꯁꯤꯗ ꯁꯣꯏꯕꯨꯝ ꯈꯥꯃꯦꯟ ꯑꯁꯤꯟꯕꯤ ꯀꯔꯤ ꯀꯔꯥꯁꯨ ꯃꯔꯥꯡ ꯌꯥꯝꯅ ꯀꯥꯏꯅ ꯐꯪꯏ ꯑꯗꯨ ꯁꯣꯝꯅ ꯂꯥꯛꯄ ꯃꯇꯝꯗ ꯅꯨꯃꯤꯠ ꯀꯌꯥꯅꯤꯃꯨꯛꯇꯤ ꯂꯩꯒꯦ ꯈꯜꯂꯤꯕ ꯃꯅꯤꯄꯨꯔꯗ ꯑꯣ ꯑꯗꯨꯗꯤ ꯑꯩꯈꯣꯏꯅ ꯏꯔꯣꯟꯕ ꯃꯇꯝꯗ ꯌꯣꯡꯆꯥꯛ ꯍꯥꯏꯅꯥ ꯌꯣꯡꯆꯥꯛ ꯍꯋꯥꯏ ꯃꯨꯕꯤ ꯁꯤꯒꯨꯝꯕꯁꯤ ꯌꯥꯝꯅ ꯄꯥꯝꯅ ꯃꯅꯤꯄꯨꯔꯗ ꯆꯥꯅꯕ ꯌꯦꯟꯁꯥꯡꯅꯤ ꯁꯤꯒꯨꯝꯕꯁꯤ ꯆꯥꯕ ꯄꯥꯝꯕꯤꯕ꯭ꯔ ꯌꯣꯡꯆꯥꯛꯁꯨ ꯃꯔꯥꯡ ꯀꯥꯏꯅ ꯐꯪꯏ ꯎꯝ ꯑꯗꯨꯗꯤ ꯌꯣꯡꯆꯥꯛ ꯍꯋꯥꯏ ꯃꯨꯕꯤ ꯀꯔꯤ ꯀꯔꯥꯁꯨ ꯂꯩꯔꯦ ꯑꯗꯨꯒ ꯁꯣꯏꯕꯨꯝ ꯏꯔꯣꯟꯕ ꯁꯤꯒꯨꯝꯕꯁꯤꯁꯨ ꯃꯔꯥꯡ ꯀꯥꯏꯅ ꯆꯥꯕ ꯐꯪꯏ ꯍꯣꯇꯦꯜꯗ ꯑꯣꯏꯔꯒꯁꯨ ꯑꯗꯨ ꯁꯣꯝꯅ ꯕꯨꯛ ꯍꯣꯇꯦꯜ ꯕꯨꯛꯇꯤ ꯇꯧꯈꯤꯕ ꯂꯩꯈ꯭ꯔꯕ꯭ꯔ ꯅꯠꯇ꯭ꯔꯒꯅ ꯕꯨꯛ ꯇꯧꯗ꯭ꯔꯤꯉꯩꯗ ꯍꯦꯛꯇ ꯊꯣꯛꯂꯛꯀꯗꯕ ꯑꯣꯏꯔꯕ꯭ꯔ ꯑꯣ ꯌꯥꯝꯅ ꯅꯨꯡꯉꯥꯏꯖꯔꯦ ꯌꯥꯒꯅꯤ ꯌꯥꯒꯅꯤ ꯁꯣꯝꯅ ꯂꯥꯛꯄ ꯃꯇꯝꯗ ꯂꯩꯐꯝ ꯆꯥꯐꯝ ꯑꯩꯅꯁꯨ ꯃꯐꯝ ꯆꯥꯎꯅ ꯊꯝꯕꯤꯒꯦ ꯁꯣꯝꯅ ꯂꯩꯕꯗ ꯆꯥꯅꯤꯡꯕ ꯌꯦꯟꯁꯥꯡ ꯈꯟꯅꯔꯒ ꯀꯔꯤ ꯀꯔꯤ ꯆꯥꯅꯤꯡꯒꯦ ꯀꯔꯤ ꯀꯔꯤ ꯄꯥꯝꯃꯤꯕ ꯀꯔꯝꯕ ꯃꯑꯣꯡꯗ ꯊꯣꯡꯕ ꯏꯔꯣꯟꯕ ꯑꯗꯨꯗꯒꯤ ꯀꯥꯡꯉꯧ ꯀꯣꯕꯤ ꯀꯥꯡꯉꯧ ꯑꯗꯨꯗꯒꯤ ꯃꯈꯜ ꯃꯈꯜ ꯌꯥꯝꯅ ꯂꯩꯈ꯭ꯔꯦꯀꯣ ꯑꯩꯈꯣꯏ ꯁꯤꯒꯤ ꯌꯦꯟꯁꯥꯡꯗ ꯑꯗꯨ ꯀꯔꯝ ꯀꯔꯝꯕ ꯄꯥꯝꯕꯗꯨ ꯈꯟꯅ ꯈꯟꯅꯔꯒ ꯆꯥꯃꯤꯟꯅꯕ ꯌꯥꯔꯅꯤ ꯑꯗꯨ ꯁꯣꯝꯅ ꯌꯦꯡꯅꯤꯡꯕ ꯃꯐꯝꯁꯨ ꯌꯦꯡꯕ ꯐꯪꯒꯅꯤ ꯑꯗꯨꯒ ꯌꯦꯟꯁꯥꯡ ꯃꯥꯏꯁꯥꯡ ꯍꯋꯥꯏ ꯊ꯭ꯔꯥꯛ ꯎꯠꯇꯤ ꯑꯗꯨꯗꯒꯤ ꯌꯥꯝꯈ꯭ꯔꯦꯀꯣ ꯑꯩꯈꯣꯏ ꯃꯅꯤꯄꯨꯔꯒꯤ ꯌꯦꯟꯁꯥꯡꯁꯦ ꯃꯈꯜ ꯌꯥꯝ ꯌꯥꯝꯃꯦ ꯑꯗꯨꯝꯕꯗꯨ ꯆꯥꯛ ꯆꯥꯕ ꯐꯪꯒꯅꯤ ꯌꯥꯝꯅ ꯅꯨꯡꯉꯥꯏꯅꯤ ꯍꯔꯥꯎꯅꯤ ꯏꯆꯦꯒꯁꯨ ꯄꯨꯜꯂꯅꯤ ꯁꯣꯝꯗ ꯂꯥꯛꯑꯒ ꯂꯩꯃꯤꯟꯅꯗꯅ ꯆꯥꯃꯤꯟꯅꯗꯅ ꯇꯧꯕꯗꯨ ꯑꯩꯁꯨ ꯄꯥꯝꯃꯤ ꯃꯄꯥꯟ ꯂꯣꯝꯗꯒꯤ ꯃꯤ ꯑꯃꯒ ꯂꯥꯛꯑꯒ ꯂꯩꯃꯤꯟ ꯆꯥꯃꯤꯟꯅꯗꯅꯒ ꯇꯧꯕ ꯍꯥꯏꯕꯁꯤ ꯌꯥꯝꯅ ꯅꯨꯡꯉꯥꯏꯕ ꯌꯥꯝꯅ ꯍꯔꯥꯎꯕ ꯃꯑꯣꯡ ꯃꯈꯜ ꯑꯃꯅꯤ ꯑꯗꯣ ꯁꯣꯝꯅ ꯂꯥꯛꯄ ꯃꯇꯝꯗ ꯃꯇꯝꯗꯣ ꯑꯩꯉꯣꯟꯗ ꯍꯥꯏꯕꯤꯔꯛꯑꯣ ꯑꯗꯨꯒ ꯄꯥꯎ ꯐꯥꯎꯅꯔꯒ ꯀꯔꯝꯕ ꯃꯇꯝꯗ ꯂꯥꯛꯀꯗꯒꯦ ꯀꯔꯝꯕ ꯃꯐꯝꯗ ꯊꯨꯡꯒꯗꯒꯦ ꯍꯥꯏꯕꯗꯣ ꯑꯩꯉꯣꯟꯗ ꯄꯥꯎꯗꯨ ꯍꯥꯏꯕꯤꯔꯛꯑꯣ ꯑꯗꯨꯒ ꯊꯨꯡꯉꯔꯒ ꯊꯦꯡꯅꯔꯁꯤ ꯍꯣꯏ ꯍꯣꯏ ꯍꯣꯏ ꯌꯥꯝꯅ ꯅꯨꯡꯉꯥꯏꯖꯔꯦ ꯁꯤꯡꯖꯨꯗꯨꯁꯨ ꯌꯥꯝꯅ ꯍꯥꯎꯕꯅꯤꯀꯣ ꯑꯩꯅ ꯀꯥꯎꯗꯅ ꯄꯜꯍꯧꯗ꯭ꯔꯦ ꯌꯥꯝ ꯇꯥꯕꯅꯤ ꯃꯅꯤꯄꯨꯔꯒꯤ ꯁꯤꯡꯖꯨꯁꯤꯁꯨ ꯌꯥꯝꯅ ꯍꯥꯎꯕ ꯃꯈꯜ ꯃꯊꯦꯜ ꯑꯃꯅꯤ ꯑꯗꯨ ꯍꯥꯞꯆꯔꯝꯒꯦ ꯑꯗꯨ ꯁꯣꯝꯅ ꯂꯥꯛꯀꯗꯕꯁꯤ ꯄꯨꯡ ꯀꯌꯥꯗ ꯂꯥꯛꯀꯗꯒꯦ ꯑꯗꯨꯇꯪ ꯍꯥꯏꯕꯤꯔꯛꯑꯣ ꯍꯣꯏ ꯌꯥꯝ ꯅꯨꯡꯉꯥꯏꯔꯦ ꯑꯗꯨꯗꯤ ꯊꯝꯖꯔꯒꯦꯀꯣ